ꯍꯜꯂꯣ ꯁꯤꯁꯦ ꯑꯦꯛꯁ ꯋꯥꯏ ꯖꯦꯠ ꯍꯣꯇꯦꯜ ꯑꯣꯏꯕꯤꯔꯕ꯭ꯔꯣ ꯑꯣ ꯅꯣꯏꯒꯤ ꯔꯨꯝ ꯍꯥꯡꯕ ꯂꯩꯒꯗ꯭ꯔꯣ ꯑꯣ ꯑꯦ ꯁꯤ ꯔꯨꯝ ꯂꯩꯒꯗ꯭ꯔꯣ ꯑꯦ ꯁꯤ ꯔꯨꯝ ꯑꯣ ꯑꯗꯨꯒꯤꯗꯣ ꯕꯨꯛ ꯑꯃ ꯇꯧꯒꯦ ꯑꯗꯣ ꯄ꯭ꯔꯥꯏꯁ ꯀꯌꯥ ꯂꯩꯒꯦ ꯑꯣ ꯑꯗꯨꯒꯤꯁꯦ ꯄꯨꯡ ꯀꯌꯥꯗꯩꯅ ꯀꯌꯥꯐꯥꯎ ꯑꯣꯏꯒꯦ ꯅꯣꯏꯁꯦ ꯍꯥꯡꯕꯁꯦ ꯑꯣ ꯋꯥꯟꯗꯦꯒꯤ ꯑꯣꯗꯣꯏꯅꯦ ꯑꯣ ꯑꯗꯨꯒꯤꯗꯣ ꯕꯨꯛ ꯇꯧꯖꯒꯦꯕ ꯑꯥ ꯃꯤ ꯑꯃꯈꯛꯀꯤꯅꯦ ꯑꯪ ꯍꯣꯏ ꯍꯣꯏ ꯍꯌꯦꯡ ꯍꯌꯦꯡꯒꯤ ꯇꯧꯒꯦ ꯍꯌꯦꯡ ꯗꯦꯠ ꯊꯥꯔꯇꯤꯒꯤ ꯎꯝ ꯍꯣꯏ ꯍꯣꯏ ꯍꯣꯏ ꯍꯣꯏ ꯐꯔꯦ ꯑꯗꯨꯗꯤ ꯊꯝꯃꯒꯦꯀꯣ ꯑꯪ ꯍꯣꯏ ꯍꯣꯏ